ꯑꯣ ꯍꯜꯂꯣ ꯍꯜꯂꯣ ꯇꯥꯏꯌꯦ ꯇꯥꯏꯌꯦ ꯑꯩꯈꯣꯏ ꯃꯅꯤꯄꯨꯔꯗ ꯀꯥꯡ ꯁꯥꯟꯅꯕꯁꯦ ꯑꯗꯨꯝ ꯍꯥꯟꯅꯗꯤ ꯌꯥꯝ ꯐꯖꯅ ꯁꯥꯟꯅꯩ ꯑꯗꯣ ꯍꯧꯖꯤꯛ ꯍꯧꯖꯤꯛꯁꯨ ꯇꯠꯄꯗꯤ ꯅꯠꯇꯦ ꯃꯔꯛ ꯃꯔꯛꯇ ꯑꯗꯨꯝ ꯁꯥꯟꯅꯩ ꯈꯔꯗꯤ ꯃꯥꯡꯁꯤꯜꯂꯛꯄꯒꯨꯝ ꯇꯧꯏ ꯑꯗꯣ ꯅꯍꯥꯛꯅ ꯂꯥꯛꯄꯒꯤꯗꯨꯗ ꯑꯗꯨꯝ ꯈꯨꯗꯣꯡ ꯆꯥꯕ ꯂꯩꯔꯒꯗꯤ ꯑꯩꯈꯣꯏ ꯀ꯭ꯂꯕ ꯑꯣꯔꯒꯅꯥꯏꯖꯦꯁꯟꯁꯤꯡꯅ ꯀ꯭ꯂꯕꯅ ꯁꯤꯜꯂꯒ ꯇꯣꯔꯅꯥꯃꯦꯟꯒꯨꯝꯕꯁꯨ ꯇꯧꯏ ꯅꯠꯇ꯭ꯔꯒꯅ ꯑꯩꯈꯣꯏꯒꯤ ꯑꯍꯜ ꯂꯃꯟꯁꯤꯡ ꯀꯩꯅꯣꯗ ꯑꯩꯈꯣꯏꯒꯤ ꯂꯩꯀꯥꯏ ꯂꯩꯀꯥꯏꯒꯤꯗ ꯇꯧꯔꯒꯁꯨ ꯍꯧꯖꯤꯛ ꯁꯥꯟꯅꯕ ꯌꯥꯎꯏ ꯃꯁꯤ ꯑꯗꯨꯝ ꯅꯍꯥꯛꯅ ꯂꯥꯛꯄꯗꯨꯗ ꯈꯨꯗꯣꯡ ꯆꯥꯕ ꯂꯩꯔꯒꯗꯤ ꯑꯗꯨꯝ ꯌꯦꯡꯕ ꯌꯥꯒꯅꯤ ꯑꯣꯏꯒꯅꯤ ꯍꯧꯖꯤꯛ ꯍꯧꯖꯤꯛ ꯃꯥꯔꯁ ꯐꯦꯕ꯭ꯋꯥꯔꯤ ꯃꯥꯔꯁ ꯁ꯭ꯋꯥꯏꯒꯤꯁꯤꯗ ꯑꯗꯨꯝ ꯑꯅꯝꯕꯅ ꯑꯗꯨꯝ ꯁꯥꯟꯅꯩ ꯃꯁꯤꯗꯁꯨ ꯑꯩꯈꯣꯏꯒꯤ ꯍꯧꯖꯤꯛ ꯍꯧꯖꯤꯛꯁꯨ ꯑꯩꯈꯣꯏꯒꯤ ꯇꯣꯔꯅꯥꯃꯦꯟ ꯑꯃ ꯍꯧꯗꯣꯛꯀꯅꯦꯅ ꯂꯩꯀꯥꯏꯒꯤ ꯇꯧꯔꯤ ꯁꯤꯒꯤꯁꯤꯗ ꯑꯗꯨꯝ ꯅꯍꯥꯛꯅ ꯌꯦꯡꯅꯤꯡꯂꯤꯕꯗꯣ ꯑꯗꯨꯝ ꯌꯦꯡꯕ ꯐꯪꯒꯅꯤ ꯑꯗꯣ ꯍꯣꯏ ꯌꯦꯡꯕꯗ ꯌꯥꯝꯅ ꯅꯨꯡꯉꯥꯏꯕ ꯑꯗꯨꯗꯒꯤ ꯁꯥꯟꯅꯕ ꯁꯤꯒꯤ ꯃꯁꯥꯟꯅꯁꯤ ꯑꯗꯨꯝ ꯅꯨꯡꯉꯥꯏꯕ ꯃꯈꯜꯒꯤ ꯃꯁꯥꯟꯅꯅꯤ ꯑꯗꯨꯝ ꯅꯈꯣꯏꯅ ꯌꯦꯡꯅꯤꯡꯉꯤꯗꯨ ꯍꯥꯏꯔꯤꯕ ꯇꯥꯟꯖꯥꯁꯤꯗ ꯂꯥꯛꯑꯒꯗꯤ ꯑꯗꯨꯝ ꯌꯦꯡꯕ ꯐꯪꯒꯅꯤ ꯑꯗꯨꯝ ꯅꯈꯣꯏꯅ ꯂꯥꯛꯄꯒ ꯑꯩꯉꯣꯟꯗ ꯀꯣꯜ ꯇꯧꯔꯛꯑꯣ ꯑꯗꯨꯒ ꯑꯩꯈꯣꯏꯅ ꯁꯤꯜꯂꯤꯕ ꯇꯥꯏꯃꯤꯡꯁꯤ ꯆꯥꯟꯅꯔꯒꯗꯤ ꯑꯗꯨꯝ ꯌꯦꯡꯕ ꯌꯥꯒꯅꯤ ꯑꯗꯣ ꯑꯩꯈꯣꯏꯒꯤ ꯀꯥꯡꯁꯤ ꯍꯧꯖꯤꯛ ꯑꯩꯈꯣꯏꯒꯤ ꯙꯔꯃꯒꯤꯁꯨ ꯑꯣꯏꯕ ꯑꯗꯒꯤ ꯀꯩꯅꯣꯒꯤꯁꯨ ꯑꯗꯒꯤ ꯃꯁꯥꯟꯅꯗꯁꯨ ꯑꯗꯨꯝ ꯃꯤꯌꯥꯝꯅ ꯄꯥꯝꯅꯕ ꯃꯈꯜꯒꯤ ꯀꯥꯡ ꯃꯁꯥꯟꯅꯁꯤ ꯃꯌꯥꯝꯅꯁꯨ ꯄꯥꯝꯅꯩ ꯑꯗꯨꯒ ꯑꯇꯣꯞ ꯑꯇꯣꯞꯄ ꯏꯁꯇꯦꯠꯇꯒꯤ ꯂꯥꯛꯄ ꯃꯤꯑꯣꯏꯁꯤꯡꯅꯁꯨ ꯑꯗꯨꯝ ꯌꯥꯝꯅ ꯌꯦꯡꯅꯕ ꯃꯈꯜ ꯅꯨꯡꯉꯥꯏꯕ ꯃꯈꯜꯒꯤ ꯃꯁꯥꯟꯅꯅꯤ ꯅꯈꯣꯏ ꯐꯦꯃꯤꯂꯤ ꯑꯣꯏꯅ ꯄꯨꯟꯅ ꯂꯥꯛꯀꯗꯧꯔꯤꯕ꯭ꯔꯣ ꯅꯠꯇ꯭ꯔꯒ ꯅꯍꯣꯏ ꯅꯃꯥꯟꯅꯕꯁꯤꯡ ꯒ꯭ꯔꯨꯞꯄꯤꯡ ꯑꯣꯏꯅ ꯂꯥꯛꯀꯗꯧꯔꯤꯕ꯭ꯔꯥ ꯅꯠꯇ꯭ꯔꯒ ꯅꯍꯥꯛ ꯈꯛꯇꯔꯣ ꯂꯥꯛꯀꯗꯧꯔꯤꯁꯦ ꯑꯣ ꯌꯥꯏꯌꯦ ꯅꯈꯣꯏꯅ ꯂꯥꯛꯄꯒꯤꯗꯨꯗ ꯑꯩꯈꯣꯏꯒ ꯄꯥꯎ ꯐꯥꯎꯅꯔꯒ ꯑꯗꯨꯝ ꯌꯦꯡꯕ ꯌꯥꯒꯅꯤ ꯃꯅꯤꯄꯨꯔꯒꯤ ꯃꯐꯝ ꯑꯌꯥꯝꯕꯗ ꯑꯗꯨꯝ ꯀꯥꯡꯁꯤ ꯁꯥꯟꯅꯩ ꯑꯗꯣ ꯂꯩꯀꯥꯏꯒꯤ ꯀ꯭ꯂꯕꯁꯤꯡꯅꯁꯨ ꯑꯗꯨꯝ ꯁꯤꯜꯂꯒ ꯑꯗꯨꯝ ꯁꯥꯟꯅꯩ ꯇꯣꯔꯅꯥꯃꯦꯟ ꯑꯣꯏꯅꯁꯨ ꯑꯗꯨꯝ ꯃꯌꯥꯝ ꯀꯩꯅꯣꯅ ꯁꯤꯜꯂꯒꯁꯨ ꯁꯥꯟꯅꯩ ꯑꯗꯨꯅ ꯁꯤꯒꯤꯁꯤꯗꯤ ꯑꯩꯈꯣꯏꯅ ꯁꯥꯟꯅꯕꯒꯤ ꯇꯥꯏꯃꯤꯡ ꯅꯍꯥꯛꯅ ꯂꯥꯛꯄꯒꯤ ꯇꯥꯏꯃꯤꯡꯗꯨꯒ ꯆꯥꯟꯅꯔꯒꯗꯤ ꯑꯗꯨꯝ ꯌꯦꯡꯕ ꯐꯪꯒꯅꯤ

ꯑꯣ ꯐꯪꯒꯅꯤ ꯑꯗꯨꯒꯤ ꯇꯥꯏꯃꯤꯡꯗꯨꯗ ꯂꯥꯛꯄꯤꯔꯣ ꯑꯗꯨꯏꯒꯤꯗꯨꯗ ꯑꯗꯨꯝ ꯑꯩꯈꯣꯏꯅ ꯁꯤꯜꯂꯤꯕꯁꯤꯡꯁꯤꯗ ꯑꯗꯨꯝ ꯂꯥꯛꯑꯒ ꯌꯦꯡꯕ ꯌꯥꯒꯅꯤ ꯑꯗꯣ ꯐꯔꯦ ꯍꯧꯖꯤꯛꯀꯤ ꯑꯣꯏꯅꯗꯤ ꯊꯝꯃꯒꯦ